ꯑꯩꯈꯣꯏꯒꯤ ꯅꯥꯛꯇ ꯂꯩꯔꯕ ꯃꯃꯤꯡ ꯂꯩꯔꯕ ꯐꯤꯂꯝ ꯌꯦꯡꯐꯝ ꯀꯌꯥꯁꯤꯡ ꯑꯗꯨꯗꯤ ꯇꯟꯊꯥ ꯐꯣꯂꯤꯁ ꯀꯨꯃꯦꯛꯁ ꯑꯃꯗꯤ ꯑꯦꯝ ꯑꯦꯁ ꯑꯦꯞ ꯗꯤ ꯁꯤꯗ ꯐꯤꯂꯝ ꯀꯌꯥ ꯄ꯭ꯔꯤꯃꯤꯌꯔ ꯇꯧꯋꯤ ꯐꯤꯂꯝ ꯌꯦꯡꯕ ꯆꯠꯄ ꯃꯇꯝꯗ ꯏꯃꯥꯟꯅꯕꯁꯤꯡꯒ ꯑꯩꯒꯤ ꯃꯔꯨꯞ ꯃꯄꯥꯡꯁꯤꯡꯒ ꯑꯩꯒꯤ ꯐꯦꯃꯤꯂꯤꯁꯤꯡꯒ ꯑꯃꯗꯤ ꯑꯩꯒꯤ ꯏꯃꯨꯡ ꯃꯅꯨꯡ ꯑꯩꯒꯤ ꯃꯔꯤ ꯃꯇꯥ ꯑꯩꯒꯤ ꯒꯔꯜ ꯐ꯭ꯔꯦꯟꯒ ꯑꯌꯥꯝꯕ ꯃꯇꯝꯗ ꯆꯠꯂꯤ ꯐꯤꯂꯝ ꯌꯦꯡꯕ ꯃꯇꯝꯗ ꯑꯩꯉꯣꯟꯗ ꯏꯟꯖꯣꯏꯃꯦꯟ ꯀꯌꯥ ꯐꯪꯉꯤ ꯋꯥꯈꯜ ꯑꯋꯥꯕ ꯂꯩꯔꯝꯕ ꯀꯌꯥ ꯑꯗꯨ ꯀꯥꯎꯊꯣꯛꯄ ꯉꯝꯃꯤ ꯑꯃꯗꯤ ꯐꯤꯂꯝ ꯌꯦꯡꯕꯗ ꯏꯟꯖꯣꯏꯃꯦꯟ ꯀꯌꯥ ꯇꯧꯋꯤ ꯑꯗꯨꯅ ꯑꯩꯈꯣꯏꯅ ꯐꯤꯂꯝ ꯌꯦꯡꯕ ꯆꯠꯄ ꯃꯇꯝꯗ ꯑꯗꯨꯛꯀꯤ ꯃꯇꯤꯛ ꯅꯨꯡꯉꯥꯏꯕ ꯀꯌꯥ ꯐꯥꯎꯍꯜꯂꯤ ꯑꯅꯛꯄꯗꯁꯨ ꯑꯩꯈꯣꯏꯒꯤ ꯗꯤꯁꯇ꯭ꯔꯤꯛꯁꯤꯡꯗ ꯐꯤꯂꯝ ꯊꯦꯇꯔ ꯀꯌꯥ ꯑꯃ ꯂꯩ ꯑꯗꯨꯗꯤ ꯑꯩꯈꯣꯏꯅ ꯑꯩꯒꯤ ꯑꯌꯥꯝꯕ ꯃꯇꯝꯗ ꯄ꯭ꯔꯤꯃꯤꯌꯔ ꯁꯣ ꯅꯠꯇ꯭ꯔꯒ ꯔꯤꯂꯤꯁ ꯇꯧꯔꯛꯄ ꯃꯇꯝꯗ ꯑꯌꯥꯝꯕ ꯌꯦꯡꯅꯕ ꯍꯣꯠꯅꯩ ꯑꯃꯗꯤ ꯊꯦꯡꯅꯔꯨꯗꯕ ꯃꯔꯨꯞ ꯃꯄꯤꯖꯥ ꯀꯌꯥ ꯑꯃꯁꯨ ꯃꯐꯝ ꯑꯗꯨꯗ ꯊꯦꯡꯅꯍꯜꯂꯤ ꯑꯃꯗꯤ ꯑꯩꯉꯣꯟꯗ ꯂꯩꯔꯝꯕ ꯅꯨꯡꯉꯥꯏꯇꯕ ꯄꯦꯟꯗꯕ ꯀꯌꯥ ꯑꯗꯨ ꯐꯤꯂꯝ ꯉꯥꯏꯍꯥꯛ ꯌꯦꯡꯊꯣꯛꯇꯨꯅ ꯑꯩꯉꯣꯟꯗ ꯅꯨꯡꯉꯥꯏꯕ ꯑꯄꯦꯟꯕ ꯀꯌꯥ ꯑꯃ ꯐꯥꯎꯍꯜꯂꯤ ꯑꯗꯨꯅ ꯐꯤꯂꯝ ꯌꯦꯡꯕꯁꯤ ꯑꯩ ꯆꯌꯣꯜ ꯑꯃꯗ ꯑꯃꯨꯛꯇꯪ ꯑꯣꯏꯔꯕꯁꯨ ꯅꯠꯇ꯭ꯔꯒ ꯊꯥ ꯑꯃꯗ ꯑꯃꯨꯛꯇꯪ ꯑꯣꯏꯔꯕꯁꯨ ꯌꯦꯡꯅꯕ ꯊꯥ ꯑꯃꯗ ꯑꯃꯨꯛꯇꯪ ꯑꯣꯏꯅ ꯌꯦꯡꯅꯕ ꯍꯣꯠꯅꯩ ꯊꯦꯇꯔꯁꯤꯡꯗ ꯆꯠꯇꯨꯅ ꯑꯩꯅ ꯑꯌꯥꯝꯕ ꯐꯤꯂꯝ ꯅꯠꯇ꯭ꯔꯕꯁꯨ ꯑꯃꯈꯛꯇꯪ ꯑꯣꯏꯔꯕꯁꯨ ꯌꯦꯡꯅꯕ ꯑꯗꯨꯛꯀꯤ ꯃꯇꯤꯛ ꯍꯣꯠꯅꯖꯩ ꯑꯃꯗꯤ ꯃꯐꯝꯁꯤꯡ ꯑꯗꯨꯗ ꯆꯠꯂꯒ ꯑꯩꯉꯣꯟꯗ ꯏꯟꯖꯣꯏꯃꯦꯟ ꯅꯨꯡꯉꯥꯏꯕ ꯍꯔꯥꯎꯕ ꯀꯌꯥ ꯑꯃ ꯑꯩꯉꯣꯟꯗ ꯂꯩꯔꯝꯕ ꯏꯟꯖꯥꯏꯇꯤ ꯀꯌꯥ ꯑꯃ ꯂꯩꯔꯝꯕꯁꯤꯡ ꯑꯗꯨ ꯃꯐꯝ ꯑꯗꯨꯗ ꯆꯠꯇꯨꯅ ꯀꯥꯎꯊꯣꯛꯍꯜꯂꯤ